ꯑꯩꯅ ꯅꯤꯡꯁꯤꯡꯕ ꯅꯨꯃꯤꯠ ꯃꯉꯥ ꯑꯁꯤ ꯑꯍꯥꯟꯕꯗ ꯇꯥꯡ ꯑꯅꯤ ꯊꯥ ꯑꯃ ꯆꯍꯤ ꯂꯤꯁꯤꯡ ꯑꯅꯤꯒ ꯀꯨꯟ ꯑꯅꯤꯁꯨꯕꯗ ꯇꯥꯡ ꯃꯔꯤ ꯊꯥ ꯑꯅꯤ ꯆꯍꯤ ꯂꯤꯁꯤꯡ ꯑꯅꯤꯒ ꯀꯨꯟ ꯑꯍꯨꯝ ꯁꯨꯕꯗ ꯇꯥꯡ ꯑꯍꯨꯝ ꯊꯥ ꯃꯉꯥ ꯆꯍꯤ ꯂꯤꯁꯤꯡ ꯑꯅꯤꯒ ꯀꯨꯟ ꯃꯔꯤ ꯃꯔꯤꯁꯨꯕꯗ ꯇꯥꯡ ꯑꯃ ꯊꯥ ꯑꯍꯨꯝ ꯆꯍꯤ ꯂꯤꯁꯤꯡ ꯑꯅꯤꯒ ꯀꯨꯟ ꯑꯃ ꯃꯉꯥ ꯁꯨꯕꯗ ꯇꯥꯡ ꯃꯉꯥ ꯊꯥ ꯇꯔꯦꯠ ꯆꯍꯤ ꯂꯤꯁꯤꯡ ꯑꯅꯤꯒ ꯀꯨꯟ ꯑꯃ